ꯐꯥꯔꯝ ꯇꯧꯔꯒ ꯌꯦꯟ ꯌꯣꯛꯄ ꯉꯥꯅꯨ ꯌꯣꯛꯄꯗꯤ ꯃꯤ ꯌꯣꯛꯂꯒ ꯃꯤꯕꯨ ꯁꯣꯛꯇꯅꯤꯉꯥꯏ ꯀꯔꯝꯃꯥꯏꯅ ꯀꯔꯝ ꯇꯧꯒꯅꯤ ꯍꯥꯏꯔꯗꯤ ꯃꯈꯣꯏꯒꯤ ꯆꯤꯟꯖꯥꯛꯁꯦ ꯍꯥꯔ ꯍꯥꯞꯇꯅ ꯐꯖꯅ ꯆꯤꯟꯖꯥꯛ ꯂꯣꯀꯦꯜ ꯆꯤꯟꯖꯥꯛꯅ ꯄꯤꯔꯗꯤ ꯃꯤꯕꯨ ꯀꯔꯤꯁꯨ ꯁꯣꯛꯂꯣꯏ ꯑꯗꯨ ꯑꯗꯨꯒ ꯆꯤꯟꯖꯥꯛ ꯍꯥꯏꯕꯁꯦ ꯃꯇꯝ ꯆꯥꯅ ꯄꯤꯔꯒ ꯑꯌꯨꯛ ꯅꯨꯡꯗꯥꯡ ꯐꯖꯅ ꯁꯦꯟꯅꯕ ꯑꯗꯨꯒ ꯑꯅꯥ ꯑꯌꯦꯛ ꯂꯥꯛꯑꯦ ꯍꯥꯏꯔꯗꯤ ꯃꯈꯣꯏꯕꯨ ꯚꯦꯛꯁꯤꯅꯦꯁꯟꯒꯨꯝꯕ ꯄꯤꯕ ꯑꯗꯨꯃꯥꯏꯅ ꯄꯤꯔꯗꯤ ꯑꯩꯈꯣꯏ ꯃꯤꯁꯤꯡꯕꯨ ꯀꯔꯤꯁꯨ ꯁꯣꯛꯄ ꯂꯩꯇꯦ